ꯒꯥꯔꯤ ꯑꯩꯈꯣꯏꯅ ꯒꯥꯔꯤꯁꯦ ꯌꯥꯎꯗ꯭ꯔꯗꯤ ꯀꯔꯤꯝꯇ ꯊꯕꯛ ꯑꯃꯇ ꯇꯧꯕ ꯉꯝꯗꯦ ꯍꯥꯏꯗꯤ ꯁꯝꯅ ꯍꯥꯏꯔꯕꯗ ꯒꯥꯔꯤꯅ ꯑꯔꯥꯞ ꯑꯔꯥꯞꯄ ꯖꯒꯥꯗ ꯆꯠꯂꯤ ꯑꯗꯒꯤ ꯑꯩꯈꯣꯏꯅ ꯌꯧꯕ ꯉꯝꯗꯕ ꯈꯣꯡꯅ ꯆꯠꯄ ꯉꯝꯗꯕ ꯃꯐꯝꯗ ꯒꯥꯔꯤꯅ ꯆꯠꯄ ꯉꯝꯃꯤ ꯑꯗꯨꯒ ꯒꯥꯔꯤꯁꯤ ꯆꯥꯡ ꯑꯃꯗ ꯊꯧꯔꯗꯤ ꯑꯩꯈꯣꯏꯅ ꯐꯖꯅ ꯊꯧꯔꯗꯤ ꯐꯖꯅ ꯊꯧꯔꯗꯤ ꯍꯛꯆꯥꯡꯁꯨ ꯀꯤꯌꯥꯔ ꯑꯣꯏ ꯑꯗꯨꯗꯒꯤ ꯀꯟꯅ ꯊꯧꯔꯒꯅ ꯁꯤꯕ ꯐꯥꯎ ꯑꯦꯛꯁꯤꯗꯦꯟ ꯇꯧꯕ ꯐꯥꯎ ꯌꯥꯎꯋꯤ ꯑꯗꯨꯗꯨꯒ ꯇꯞꯅ ꯊꯧꯔꯗꯤ ꯍꯛꯆꯥꯡꯁꯨ ꯁꯦꯞꯇꯤ ꯑꯣꯏ ꯑꯗꯨꯗꯒꯤ ꯒꯥꯔꯤꯁꯤ ꯌꯥꯔꯛꯇ꯭ꯔꯕ ꯃꯇꯝꯗꯁꯨ ꯌꯥꯝꯅ ꯅꯨꯡꯉꯥꯏꯅ ꯁꯦꯝꯕ ꯉꯝꯃꯤ ꯒꯥꯔꯤꯁꯤ ꯀꯟꯅ ꯊꯧꯔꯗꯤ ꯀꯔꯤꯁꯨ ꯇꯧꯕ ꯉꯝꯗꯦ ꯁꯦꯝꯕ ꯍꯥꯏꯗꯤ ꯒꯥꯔꯤꯗꯨ ꯌꯥꯝꯅ ꯀꯝꯐꯣꯔꯇꯦꯕꯜ ꯑꯣꯏꯅ ꯁꯤꯖꯟꯅꯕꯗ ꯌꯨꯁ ꯇꯧꯕ ꯍꯦꯟꯗꯜ ꯇꯧꯕ ꯉꯝꯗꯦ ꯑꯗꯨꯗꯒꯤ ꯑꯈꯣꯏꯅ ꯒꯥꯔꯤꯁꯤꯅ ꯆꯠꯅꯤꯡ ꯆꯠꯅꯤꯡꯕ ꯖꯒꯥꯗ ꯊꯨꯡꯕ ꯉꯝꯃꯤ ꯑꯩꯈꯣꯏꯅ ꯀꯣꯏꯕ ꯆꯠꯄ ꯑꯃꯗꯤ ꯇꯨꯔꯤꯁ ꯇꯧꯕ ꯃꯇꯝꯗ ꯒꯥꯔꯤꯁꯤꯒꯤ ꯃꯇꯦꯡꯗꯤ ꯒꯥꯔꯤꯗ ꯗꯤꯄꯦꯟ ꯇꯧꯔꯒ ꯊꯧꯋꯤ ꯒꯥꯔꯤ ꯗꯦꯄꯦꯟ ꯇꯧꯋꯤ ꯑꯗꯨꯗꯒꯤ ꯒꯥꯔꯤꯁꯤꯅ ꯃꯤ ꯃꯌꯥꯝ ꯑꯃ ꯄꯨꯔꯒ ꯆꯠꯄ ꯉꯝꯃꯤ ꯒꯥꯔꯤ ꯒꯥꯔꯤ ꯌꯥꯎꯗ꯭ꯔꯗꯤ ꯑꯩꯈꯣꯏꯅ ꯆꯠꯅꯤꯡꯕ ꯃꯐꯝꯗ ꯀꯩꯗꯧꯅꯨꯡꯗ ꯆꯠꯄ ꯉꯝꯗꯦ ꯒꯥꯔꯤ ꯈꯣꯡꯅ ꯆꯠꯄꯗꯨꯗꯤ ꯃꯇꯝ ꯆꯪꯉꯤ ꯋꯥꯏ ꯑꯗꯨꯗꯩ ꯒꯥꯔꯤ ꯑꯣꯏꯔꯗꯤ ꯃꯇꯝ ꯌꯥꯝꯅ ꯆꯪꯗꯕꯤꯗ ꯑꯇꯦꯟꯕ ꯃꯇꯝꯗ ꯆꯠꯄ ꯉꯝꯃꯤ ꯊꯨꯅ ꯌꯧꯕ ꯉꯝꯃꯤ ꯒꯥꯔꯤ ꯒꯥꯔꯤ ꯈꯛꯇ ꯑꯩꯈꯣꯏꯅ ꯒꯥꯔꯤꯁꯤ ꯐꯖꯅ ꯁꯤꯖꯤꯟꯅꯔꯕꯗꯤ ꯒꯥꯔꯤꯁꯤꯒꯤ ꯀꯥꯟꯅꯕ ꯃꯌꯥꯝ ꯑꯃ ꯂꯧꯕ ꯌꯥꯏ ꯒꯥꯔꯤꯁꯤꯗꯒꯤ ꯒꯥꯔꯤꯁꯤ ꯐꯖꯅ ꯁꯤꯖꯤꯟꯅꯗ꯭ꯔꯗꯤ ꯒꯥꯔꯤꯁꯤ ꯑꯩꯈꯣꯏꯅ ꯅꯣꯡꯃꯗ ꯑꯣꯏꯔꯁꯨ ꯒꯥꯔꯤꯁꯤꯗꯤ ꯂꯣꯏꯅ ꯀꯣꯟꯆꯥꯛ ꯑꯣꯜꯍꯟꯕ ꯉꯝꯃꯤ ꯑꯗꯨ ꯅꯠꯇ꯭ꯔꯒꯅ ꯒꯥꯔꯤꯁꯤ ꯐꯖꯅ ꯊꯧꯔꯗꯤ ꯐꯖꯅ ꯍꯛꯆꯥꯡꯗꯁꯨ ꯀꯤꯌꯥꯔ ꯑꯣꯏ ꯃꯤꯅꯁꯨ ꯉꯥꯡꯅꯗꯦ ꯉꯥꯔꯤ ꯊꯧꯕ ꯃꯇꯝꯗ ꯇꯞꯅ ꯏꯪꯅ ꯊꯧꯕ ꯏꯀꯣꯅꯣꯃꯤꯛꯀꯤ ꯐꯤꯕꯝ ꯌꯦꯡꯉꯒꯁꯨ ꯊꯧꯕ ꯒꯥꯔꯤꯁꯤ ꯊꯧꯕꯅꯦꯅ ꯊꯧꯔꯤꯃꯦꯅ ꯄꯪꯊꯧ ꯊꯧꯕꯤꯗꯕꯤꯗ ꯊꯧꯕꯤꯗꯕ ꯑꯗꯒꯤ ꯊꯧꯔꯤꯃꯦꯅ ꯆꯥꯡ ꯑꯃꯗ ꯗꯥꯏꯖꯦꯁꯟ ꯇꯧꯔꯒ ꯐꯖꯅ ꯊꯧꯕ ꯉꯝꯕꯗꯨꯅꯤ ꯑꯗꯨꯅꯤ ꯒꯥꯔꯤꯒꯤ